ꯃꯁꯥꯟꯅꯁꯤꯡꯅ ꯃꯤꯑꯣꯏꯕꯒꯤ ꯍꯛꯆꯥꯡ ꯑꯃꯁꯨꯡ ꯋꯥꯈꯜꯗ ꯌꯥꯏꯐꯍꯟꯕꯗ ꯌꯥꯝꯅ ꯁꯔꯨꯛ ꯆꯥꯎꯅ ꯃꯇꯦꯡ ꯄꯥꯡꯏ ꯁꯝꯅ ꯍꯥꯏꯔꯕꯗ ꯁ꯭ꯇꯔꯦꯁ ꯔꯤꯗꯛꯁꯟ ꯍꯥꯏꯕꯗꯤ ꯏꯁꯥꯗꯒꯤ ꯁ꯭ꯇꯔꯦꯁ ꯀꯔꯤꯒꯨꯝꯕ ꯃꯈꯜꯒꯤ ꯑꯋꯥꯕ ꯋꯥꯈꯜ ꯀꯥꯎꯊꯣꯛꯍꯟꯕ ꯗꯦꯜꯂꯤ ꯂꯥꯏꯐꯀꯤ ꯄ꯭ꯔꯦꯁꯔꯗꯒꯤ ꯉꯥꯛꯊꯣꯛꯄ ꯏꯁꯥꯁꯦ ꯅꯦꯅꯥ ꯇꯥꯅ ꯂꯩꯍꯟꯕ ꯑꯃꯁꯨꯡ ꯁꯥꯟꯅꯕꯅ ꯃꯁꯥꯟꯅꯁꯤꯡꯁꯤꯅ ꯄ꯭ꯔꯣꯕ꯭ꯂꯦꯝ ꯀꯌꯥ ꯁꯣꯜꯐ ꯇꯧꯍꯟꯕ ꯑꯐꯕ ꯆꯤꯟꯖꯥꯛ ꯆꯥꯕ ꯑꯐꯕ ꯋꯥꯈꯜ ꯈꯟꯕ ꯃꯤꯔꯛ ꯊꯣꯛꯂꯒ ꯊꯕꯛ ꯇꯧꯕ ꯉꯝꯕ ꯃꯤꯑꯣꯏꯕꯁꯤꯡꯒ ꯋꯥꯔꯤ ꯋꯇꯥꯏ ꯇꯧꯕ ꯑꯃꯁꯨꯡ ꯐꯠꯇꯕ ꯋꯥꯈꯜ ꯈꯟꯕ ꯏꯇꯣꯝꯇ ꯂꯩꯕ ꯑꯁꯤꯅꯆꯤꯡꯕꯗꯒꯤ ꯉꯥꯛꯊꯣꯛꯏ ꯃꯁꯤꯇꯁꯨ ꯅꯠꯇꯅ ꯁꯥꯟꯅꯕꯅ ꯃꯤꯑꯣꯏꯕꯗ ꯇꯣꯉꯥꯟ ꯇꯣꯉꯥꯟꯕ ꯋꯥꯈꯜꯁꯤꯡ ꯍꯥꯏꯕꯗꯤ ꯅꯨꯡꯉꯥꯏꯅ ꯂꯩꯍꯟꯕ ꯃꯨꯠ ꯅꯨꯡꯉꯥꯏꯅ ꯂꯩꯍꯟꯕ ꯍꯔꯥꯎ ꯇꯌꯥꯝꯅ ꯃꯤ ꯑꯃꯒ ꯑꯃꯒ ꯃꯇꯦꯡ ꯄꯥꯡꯅꯔꯒ ꯋꯥꯈꯜ ꯅꯨꯡꯉꯥꯏꯊꯣꯛꯄ ꯑꯃꯁꯨꯡ ꯑꯐꯕ ꯆꯤꯟꯖꯥꯛ ꯆꯥꯗꯨꯅ ꯐꯠꯇꯕ ꯋꯥꯈꯜ ꯉꯥꯛꯊꯣꯛꯄ ꯁꯥꯟꯅꯕꯅ ꯃꯤꯑꯣꯏꯕꯗ ꯍꯛꯆꯥꯡꯗ ꯑꯃꯣꯠꯄ ꯋꯥꯈꯜ ꯈꯟꯕꯗꯒꯤ ꯉꯥꯛꯊꯣꯛꯏ ꯇꯣꯉꯥꯟ ꯇꯣꯉꯥꯟꯕ ꯐꯠꯇꯕ ꯋꯥꯈꯜ ꯀꯌꯥꯁꯨ ꯆꯤꯟꯖꯥꯛ ꯑꯁꯤꯅꯆꯤꯡꯕ ꯀꯌꯥ ꯁꯤꯖꯤꯟꯅꯕꯗꯒꯤ ꯉꯥꯛꯊꯣꯛꯏ ꯍꯛꯆꯥꯡꯗ ꯑꯐꯕ ꯋꯥꯈꯜ ꯈꯂꯍꯟꯕ ꯉꯝꯍꯜꯂꯤ ꯑꯐꯕ ꯆꯤꯟꯖꯥꯛ ꯆꯥꯍꯜꯂꯤ ꯁꯣꯁꯦꯜ ꯏꯟꯇꯔꯦꯛꯁꯟ ꯇꯤꯝ ꯋꯥꯔꯛ ꯑꯦꯟ ꯀꯝꯃ꯭ꯌꯨꯅꯤꯀꯦꯁꯟ ꯌꯥꯝ ꯂꯩꯍꯜꯂꯤ ꯑꯃꯁꯨꯡ ꯃꯁꯥꯟꯅ ꯑꯁꯤꯅ ꯑꯩ ꯑꯩꯒꯤ ꯀ꯭ꯔꯦꯇꯤꯚꯤꯇꯤ ꯊꯤꯡꯀꯤꯡ ꯌꯥꯝ ꯑꯣꯏꯍꯟꯕ ꯍꯥꯏꯕꯗꯤ ꯏꯃꯥꯖꯤꯟ ꯁ꯭ꯇꯣꯔꯤ ꯇꯦꯜꯂꯤꯡꯒꯨꯝꯕ ꯔꯣꯜ ꯄ꯭ꯂꯦꯌꯤꯡ ꯑꯁꯤꯅꯆꯤꯡꯕ ꯀꯌꯥ ꯑꯁꯤꯗ ꯍꯥꯏ ꯊꯤꯡꯀꯤꯡ ꯑꯣꯏꯍꯟꯕ